ꯆꯥꯛ ꯊꯣꯡꯕ ꯍꯥꯏꯕꯁꯦ ꯌꯥꯝꯅꯁꯨ ꯅꯨꯡꯉꯥꯏꯕ ꯄꯨꯛꯅꯤꯡ ꯆꯪꯅ ꯐꯖꯅ ꯊꯣꯡꯉꯒꯗꯤ ꯍꯥꯎꯕ ꯄꯨꯛꯅꯤꯡ ꯆꯪꯗꯅ ꯐꯖꯅ ꯊꯣꯡꯗ꯭ꯔꯒꯗꯤ ꯍꯥꯎꯇꯕ ꯃꯍꯥꯎ ꯂꯩꯅ ꯊꯣꯡꯒꯦꯗꯤ ꯄꯨꯛꯅꯤꯡ ꯆꯪꯅ ꯊꯣꯡꯕꯗꯨꯅ ꯍꯥꯎꯏ ꯆꯥꯛ ꯊꯣꯡꯕ ꯃꯇꯝ ꯑꯁꯤꯗ ꯈꯨꯗꯣꯡꯊꯤꯕ ꯅꯨꯡꯉꯥꯏꯇꯕ ꯀꯌꯥ ꯑꯃꯁꯨ ꯊꯦꯡꯅꯈꯔꯦ ꯆꯥꯛ ꯌꯦꯟꯁꯥꯡ ꯍꯥꯎꯇ꯭ꯔꯗꯤ ꯈꯨꯗꯣꯡꯊꯤꯕ ꯅꯨꯡꯉꯥꯏꯇꯕ ꯍꯥꯏꯗꯣ ꯑꯗꯨꯝ ꯊꯦꯡꯅꯔꯦ ꯍꯥꯎꯕꯨ ꯍꯥꯎꯇ꯭ꯔꯗꯤ ꯆꯥꯕ ꯌꯥꯔꯔꯣꯏ ꯑꯗꯨꯅ ꯑꯩꯅ ꯌꯦꯟ ꯊꯣꯡꯕ ꯃꯇꯝꯁꯤꯗ ꯑꯍꯥꯟꯕ ꯑꯩꯒꯤ ꯄꯨꯟꯁꯤꯗ ꯌꯦꯟ ꯊꯣꯡꯕ ꯃꯇꯝꯁꯤꯗ ꯆꯥꯛꯁꯤ ꯊꯣꯡꯕ ꯃꯇꯝꯗ ꯌꯦꯟꯁꯤ ꯈꯪꯗꯅ ꯑꯩꯅ ꯍꯥꯟꯅ ꯍꯥꯞꯆꯤꯜꯂꯨꯔꯦ ꯍꯥꯞꯆꯤꯜꯂꯨꯅ ꯃꯔꯨ ꯃꯔꯥꯡꯅ ꯀꯣꯟꯅ ꯍꯥꯞꯄꯦ ꯃꯅꯥ ꯃꯁꯤꯡꯅ ꯀꯣꯟꯅ ꯍꯥꯞꯄꯦ ꯍꯥꯞꯄꯕ ꯃꯇꯨꯡꯗꯗꯤ ꯃꯍꯥꯎ ꯑꯃ ꯊꯣꯡꯇ꯭ꯔꯦ ꯃꯍꯥꯎꯗꯨ ꯊꯣꯛꯇ꯭ꯔꯃꯤꯅ ꯆꯥꯕꯗꯨ ꯌꯥꯗ꯭ꯔꯦ ꯇꯦꯁ ꯇꯧꯕ ꯃꯇꯝꯗ ꯌꯥꯗ꯭ꯔꯗꯨꯅ ꯑꯩꯅ ꯑꯃꯨꯛ ꯅꯧꯅ ꯑꯃꯨꯛ ꯊꯥꯎꯁꯤ ꯁꯥꯍꯜꯂꯒ ꯃꯔꯨ ꯃꯔꯥꯡ ꯐꯖꯅ ꯉꯧꯔꯒ ꯑꯃꯨꯛ ꯐꯖꯅ ꯍꯥꯞꯄꯒ ꯃꯔꯨ ꯃꯔꯥꯡ ꯅꯝꯅ ꯍꯥꯞꯄ ꯃꯇꯝꯗ ꯃꯁꯂꯥꯒꯨꯝꯕ ꯏꯁꯄꯥꯏꯁꯤꯁꯀꯨꯝꯕ ꯅꯝꯅ ꯃꯣꯔꯣꯛ ꯃꯆꯨ ꯀꯩꯀꯩ ꯐꯖꯅ ꯅꯝꯅ ꯍꯥꯞꯄꯛꯄ ꯃꯇꯝꯗꯗꯤ ꯃꯍꯥꯎꯗꯣ ꯑꯃꯨꯛ ꯊꯣꯛꯂꯦ ꯃꯍꯥꯎ ꯊꯣꯛꯂꯛꯄ ꯃꯇꯝꯗꯗꯤ ꯑꯃꯨꯛ ꯆꯥꯕ ꯌꯥꯈꯔꯦ ꯑꯗꯨꯒꯤ ꯑꯁꯨꯝꯕ ꯑꯦꯛꯁꯄ꯭ꯔꯦꯟꯁ ꯀꯌꯥ ꯑꯃ ꯆꯥꯛ ꯊꯣꯡꯕ ꯃꯇꯝꯗ ꯊꯦꯡꯅꯩ ꯆꯥꯛ ꯊꯣꯡꯕꯁꯤꯅ ꯄꯨꯛꯅꯤꯡ ꯆꯪꯅ ꯊꯣꯡꯉꯤꯃꯈꯩꯗꯤ ꯆꯥꯛ ꯌꯦꯟꯁꯥꯡꯗꯣ ꯑꯗꯨꯝ ꯍꯥꯎꯅ ꯆꯥꯕ ꯑꯗꯨꯝ ꯌꯥꯔꯦ